ꯂꯩꯀꯥꯏꯗ ꯑꯃꯣꯠ ꯑꯀꯥꯏ ꯍꯨꯟꯗꯣꯛꯄꯁꯦ ꯃꯐꯝ ꯆꯥꯅ ꯍꯨꯟꯗꯣꯛꯅꯕ ꯈꯪꯍꯟꯖꯔꯤ ꯃꯐꯝ ꯆꯥꯅ ꯍꯨꯟꯂꯗꯤ ꯂꯩꯀꯥꯏꯁꯨ ꯃꯣꯠꯂꯣꯏ ꯑꯗꯨꯒ ꯂꯩꯀꯥꯏꯁꯨ ꯁꯦꯡꯅ ꯊꯝꯕꯗ ꯃꯇꯦꯡ ꯄꯥꯡꯒꯅꯤ ꯏꯁꯤꯡꯁꯨ ꯑꯩꯈꯣꯏꯅ ꯁꯤꯖꯤꯟꯅꯕ ꯂꯣꯏꯔꯁꯨ ꯏꯁꯤꯡ ꯆꯦꯟꯅꯕ ꯂꯝꯕꯤꯗ ꯐꯖꯟꯅ ꯁꯦꯝꯃꯒ ꯏꯪꯡꯈꯣꯜꯒꯨꯝꯕꯗ ꯑꯗꯨꯝ ꯆꯪꯍꯜꯂꯒ ꯑꯗꯨꯝ ꯃꯅꯥ ꯃꯁꯤꯡꯒꯤ ꯗꯃꯛꯇꯁꯨ ꯀꯥꯟꯅꯕꯗ ꯁꯤꯖꯤꯟꯅꯕ ꯌꯥꯏ ꯅꯣꯡꯒꯤ ꯏꯁꯤꯡꯁꯨ ꯑꯩꯈꯣꯏꯅ ꯐꯖꯅ ꯂꯧꯔꯒ ꯊꯝꯕ ꯌꯥꯏ